ꯍꯧꯖꯤꯛ ꯑꯩꯈꯣꯏꯒꯤ ꯌꯪ ꯌꯨꯠꯁꯅ ꯑꯆꯧ ꯑꯆꯧꯕ ꯏꯪꯈꯣꯜꯒꯨꯝꯕ ꯇꯧꯕꯗꯤ ꯀꯔꯤꯒꯤꯅꯣ ꯍꯥꯏꯔꯗꯤ ꯍꯧꯖꯤꯛ ꯕꯖꯥꯔꯗ

ꯈꯪꯂꯒ ꯐꯖꯅ ꯄꯥꯔꯒ ꯁꯤꯖꯤꯟꯅꯕꯅꯗꯤ ꯑꯩꯈꯣꯏꯕꯨꯁꯨ ꯌꯥꯝ ꯐꯖꯒꯅꯤ ꯑꯗꯨꯒ ꯑꯦꯟꯁꯥꯡ ꯅꯥꯄꯤꯁꯨ ꯌꯥꯝ ꯐꯖꯅ ꯍꯧꯒꯅꯤ ꯑꯗꯨ ꯑꯗꯨꯒꯤ ꯍꯧꯖꯤꯛꯀꯤ ꯌꯪ ꯌꯨꯠꯁꯅ ꯐꯖꯅ ꯑꯗꯨ ꯑꯇꯣꯞꯄ ꯊꯕꯛ ꯇꯧꯗ꯭ꯔꯒ ꯑꯗꯨꯝ ꯑꯗꯨ ꯂꯧ ꯀꯨꯝꯕ ꯀꯔꯤ ꯀꯔꯥ ꯇꯧꯔꯗꯤ ꯃꯣꯏꯕꯨꯁꯨ ꯄ꯭ꯔꯣꯐꯤꯠꯁꯨ ꯌꯥꯝ ꯂꯩꯌꯦ ꯍꯥꯏꯕꯗꯤ ꯃꯣꯏ ꯌꯨꯝꯗ ꯆꯥꯅꯤꯡꯉꯥꯏꯒꯨꯝꯕꯁꯨ ꯀꯔꯤꯁꯨ ꯋꯥꯠꯂꯣꯏ ꯑꯗꯨꯒ ꯌꯨꯝꯗ ꯆꯥꯅꯤꯡꯉꯥꯏꯁꯨ ꯂꯩꯒꯅꯤ ꯑꯗꯨꯒ ꯃꯣꯏꯅ ꯌꯣꯟꯕꯗꯤ ꯐꯖ ꯐꯖꯅ ꯌꯣꯟꯂꯗꯤ ꯐꯖꯅ ꯁꯦꯕꯥ ꯇꯧꯔꯒ ꯐꯖꯅ ꯏꯪꯈꯣꯜ ꯐꯖꯅ ꯇꯧꯔꯗꯤ ꯃꯣꯏꯕꯨꯁꯨ ꯐꯒꯅꯤ ꯑꯗꯨꯒ ꯏꯪꯈꯣꯜꯁꯨ ꯌꯥꯝ ꯐꯒꯅꯤ ꯑꯗꯨꯒ ꯑꯗꯨ ꯈꯨꯟꯒꯤ ꯃꯤꯕꯨꯁꯨ ꯑꯦꯟꯁꯥꯡꯒꯨꯝꯕꯁꯨ ꯀꯔꯤꯁꯨ ꯋꯥꯠꯂꯣꯏ ꯍꯥꯏꯕꯗꯤ ꯀꯣꯕꯤꯒꯨꯝꯕ ꯃꯣꯏꯅ ꯐꯖꯅ ꯄꯨꯔꯗꯤ ꯀꯣꯕꯤꯒꯤ ꯀꯣꯕꯤ ꯀꯦ ꯖꯤꯗ ꯊꯥꯔꯇꯤ ꯑꯣꯏꯔꯗꯤ ꯃꯣꯏꯅ ꯆꯥꯝꯃꯒꯨꯝꯕ ꯀꯦ ꯖꯤ ꯄꯨꯔꯗꯤ ꯄꯩꯁꯥ ꯃꯃꯜꯗꯤ ꯑꯥ ꯌꯧꯈ꯭ꯔꯦ ꯑꯗꯨꯒꯤ ꯃꯣꯏꯕꯨꯁꯨ ꯐꯖꯒꯅꯤ ꯑꯗꯨꯒ ꯃꯣꯏꯒꯤ ꯆꯥꯅꯤꯡꯉꯥꯏꯁꯨ ꯂꯩꯒꯅꯤ ꯑꯗꯨꯒ ꯃꯣꯏꯕꯨꯁꯨ ꯐꯖꯒꯅꯤ ꯗꯨꯀꯥꯟ ꯀꯨꯝꯕꯁꯨ ꯃꯣꯏꯅ ꯑꯗꯨ ꯑꯦꯒ꯭ꯔꯤꯀꯜꯆꯔ ꯃꯁꯥꯅ ꯃꯁꯥꯅ ꯀꯣꯕꯤꯒꯨꯝꯕ ꯊꯥꯔꯒ ꯃꯁꯥꯅ ꯌꯣꯜꯂꯗꯤ ꯑꯗꯨꯕꯨ ꯑꯗꯨꯁꯨ ꯌꯥꯝ ꯄ꯭ꯔꯣꯐꯤꯠ ꯌꯥꯝ ꯂꯩꯌꯦ ꯃꯣꯏꯅ ꯃꯤꯕꯨ ꯌꯣꯟꯕ ꯄꯤꯗ꯭ꯔꯒ ꯃꯣꯏ ꯃꯁꯥꯅ ꯆꯠꯂꯒ ꯌꯣꯜꯂꯗꯤ ꯑꯗꯨꯁꯨ ꯄ꯭ꯔꯣꯐꯤꯠ ꯌꯥꯝꯃꯦ ꯑꯗꯨꯒ ꯃꯣꯏꯅ ꯃꯁꯥꯕꯨ ꯃꯤ ꯑꯇꯩꯕꯨ ꯌꯣꯟꯕ ꯄꯤꯔꯁꯨ ꯀꯔꯤꯁꯨ ꯀꯥꯏꯗꯦ ꯍꯥꯏꯕꯗꯤ

ꯃꯣꯏꯅ ꯐꯪꯅꯤꯡꯉꯥꯏ ꯄꯩꯁꯥꯗꯨ ꯐꯪꯒꯅꯤ ꯑꯗꯨꯒ ꯑꯗꯨꯕꯨ ꯑꯩ ꯂꯣꯏꯅ ꯑꯩꯅ ꯐꯪꯒꯦ ꯍꯥꯏꯅ ꯍꯥꯏꯔꯗꯤ ꯃꯣꯏ ꯃꯁꯥꯅ ꯌꯣꯟꯕꯁꯨ ꯌꯥꯏ ꯅꯠꯇ꯭ꯔꯒ ꯑꯩ ꯃꯥꯕꯨ ꯌꯣꯟꯅꯤꯡꯉꯥꯏ ꯄꯤꯒꯦ ꯍꯥꯏꯔꯗꯤ ꯃꯥ ꯈꯛꯇ ꯄ꯭ꯔꯣꯐꯤꯠ ꯑꯣꯏꯗ꯭ꯔꯒ ꯃꯤ ꯑꯇꯩꯁꯨ ꯄ꯭ꯔꯣꯐꯤꯠ ꯑꯣꯏꯒꯅꯤ ꯍꯥꯏꯔꯗꯤ ꯃꯥꯅꯗꯤ ꯐꯖꯅ ꯁꯦꯕꯥ ꯇꯧꯔꯒ ꯑꯗꯨ ꯑꯦꯟꯁꯥꯡꯒꯨꯝꯕꯗꯨ ꯊꯥꯏꯌꯦ ꯑꯗꯨꯒ ꯊꯥꯕ ꯃꯤꯕꯨꯁꯨ ꯄ꯭ꯔꯣꯐꯤꯠ ꯑꯣꯏꯒꯅꯤ ꯑꯗꯨꯒ ꯌꯣꯟꯕ ꯃꯤꯕꯨꯁꯨ ꯄ꯭ꯔꯣꯐꯤꯠ ꯑꯣꯏꯒꯅꯤ ꯍꯥꯏꯕꯗꯤ ꯑꯗꯨꯒꯤ ꯃꯤ ꯑꯅꯤꯒꯤ ꯊꯕꯛ ꯑꯣꯏꯔꯦꯅ ꯃꯤ ꯑꯅꯤꯗꯤ ꯊꯕꯛꯇ ꯊꯕꯛ ꯐꯪꯈ꯭ꯔꯦ ꯑꯗꯨꯒ ꯃꯣꯏꯒꯤ ꯂꯥꯏꯐꯇꯥꯏꯝꯗꯤ ꯐꯖꯅ ꯑꯗꯨ ꯑꯦꯟꯁꯥꯡꯒꯨꯝꯕ ꯊꯥꯔꯗꯤ ꯁꯦꯕꯥ ꯇꯧꯔꯗꯤ ꯐꯒꯅꯤꯅ